ꯑꯩꯅ ꯍꯧꯖꯤꯛ ꯁꯤꯖꯤꯟꯅꯔꯤꯕ ꯄ꯭ꯔꯗꯛꯁꯤ ꯃꯦꯛꯁ ꯔꯥꯏꯇꯔ ꯄꯦꯟꯅꯤ ꯑꯗꯣ ꯁꯤꯁꯦ ꯌꯥꯝ ꯁꯤꯖꯤꯟꯅꯕꯗ ꯅꯨꯡꯁꯨ ꯅꯨꯡꯉꯥꯏꯇꯦ ꯏꯁꯃꯨꯠꯁꯨ ꯑꯣꯏꯗꯦ ꯃꯔꯛꯇ ꯄꯟꯁꯨ ꯄꯜꯂꯤ ꯃꯃꯜꯁꯨ ꯌꯥꯝꯅ ꯇꯥꯡꯏ ꯑꯗꯨ ꯑꯩ ꯃꯊꯪꯗꯒꯤ ꯁꯤ ꯄꯦꯟꯁꯤ ꯂꯩꯔꯔꯣꯏ ꯑꯃꯨꯛ ꯍꯜꯂꯒ